ꯂꯥꯏꯅꯤꯡꯅ ꯑꯩꯈꯣꯏ ꯃꯤꯑꯣꯏꯕ ꯃꯁꯦꯜꯒꯤ ꯃꯔꯛꯇ ꯅꯨꯡꯉꯥꯏꯅꯗꯕ ꯄꯦꯟꯅꯗꯕ ꯀꯌꯥ ꯂꯩꯔꯕꯁꯨ ꯑꯄꯨꯟꯕꯒꯤ ꯁꯛꯇꯝ ꯑꯃ ꯁꯥꯒꯠꯄ ꯉꯝꯍꯜꯂꯤ ꯑꯩꯈꯣꯏꯅ ꯑꯩꯈꯣꯏꯒꯤ ꯀꯨꯝꯍꯩ ꯂꯥꯛꯄꯗ ꯃꯐꯝ ꯑꯁꯤꯗ ꯈꯨꯟꯗꯥꯃꯤꯟꯅꯔꯤꯕ ꯃꯤꯑꯣꯏ ꯈꯨꯗꯤꯡꯃꯛ ꯑꯄꯨꯟꯕ ꯑꯃ ꯑꯣꯏꯅ ꯍꯔꯥꯎ ꯇꯌꯥꯝꯅ ꯏꯠ ꯄꯥꯡꯊꯣꯛꯃꯤꯟꯅꯩ ꯑꯩꯈꯣꯏꯅ ꯏꯠ ꯂꯥꯛꯄꯗ ꯏꯠꯀꯤ ꯅꯃꯥꯖ ꯃꯁꯤꯠꯇ ꯅꯠꯇ꯭ꯔꯒ ꯏꯗꯤꯒꯥꯗ ꯆꯠꯇꯨꯅ ꯄꯨꯟꯅ ꯄꯥꯡꯊꯣꯛꯂꯕ ꯃꯇꯨꯡ ꯑꯩꯈꯣꯏꯅ ꯃꯈꯜ ꯃꯊꯦꯜꯒꯤ ꯆꯥꯅ ꯊꯛꯅꯕ ꯀꯌꯥ ꯁꯦꯝꯗꯨꯅ ꯆꯥꯃꯤꯟꯅꯩ ꯁꯝꯅ ꯍꯥꯏꯔꯕꯗ ꯕ꯭ꯔꯤꯌꯥꯅꯤ ꯊꯣꯡꯕ ꯁꯟꯁꯥ ꯊꯣꯡꯕ ꯌꯦꯟ ꯊꯣꯡꯕ ꯉꯥꯟꯅꯨꯊꯣꯡꯕ ꯁꯦꯋꯩ ꯍꯧꯕ ꯁꯂꯥꯠ ꯁꯦꯝꯕ ꯑꯊꯨꯝ ꯑꯍꯥꯎ ꯃꯍꯤ ꯃꯅꯥꯏ ꯃꯈꯜ ꯀꯌꯥꯒꯤ ꯑꯆꯥ ꯑꯊꯛ ꯁꯦꯝꯗꯨꯅ ꯌꯨꯝ ꯌꯨꯝꯗ ꯂꯥꯛꯄ ꯃꯤꯑꯣꯏꯁꯤꯡꯒ ꯄꯨꯟꯅ ꯆꯥꯃꯤꯟ ꯊꯛꯃꯤꯟꯅꯩ ꯂꯩꯇ ꯂꯥꯏꯔ ꯀꯌꯥꯗꯁꯨ ꯌꯦꯟꯊꯣꯛꯏ ꯄꯤꯊꯣꯛꯏ ꯑꯇꯣꯞꯄ ꯖꯥꯇꯤ ꯈꯨꯟꯗꯥꯃꯤꯟꯅꯔꯤꯕ ꯁꯤꯡꯒꯁꯨ ꯄꯨꯟꯅ ꯆꯥꯃꯤꯟ ꯊꯛꯃꯤꯟꯅꯩ ꯑꯗꯨꯒ ꯑꯉꯥꯡꯁꯤꯡꯅ ꯑꯍꯟꯕ ꯐꯖꯕ ꯐꯤꯔꯣꯟ ꯁꯦꯠꯇꯨꯅ ꯏꯠꯀꯤ ꯀꯣꯏꯕ ꯆꯠꯅꯩ ꯏꯠꯀꯤ ꯄꯩꯁꯥ ꯑꯉꯥꯡꯁꯤꯡꯗ ꯌꯦꯟꯗꯨꯅ ꯍꯔꯥꯎ ꯇꯌꯥꯝꯅ ꯏꯠꯁꯨ ꯄꯥꯡꯊꯣꯛꯃꯤꯟꯅꯩ